ꯖꯦꯝꯁ ꯉꯔꯥꯡ ꯑꯩꯅ ꯄꯂꯦꯟ ꯇꯨ ꯆꯥꯟꯗꯦꯜ ꯀꯦꯞ ꯕꯨꯛ ꯇꯧꯔꯤꯕꯗꯨ ꯄꯨꯡ ꯇꯔꯨꯛꯇꯅꯤ ꯑꯗꯨ ꯍꯧꯖꯤꯛ ꯄꯨꯡ ꯇꯔꯦꯠ ꯐꯥꯎ ꯅꯪ ꯂꯥꯛꯇ꯭ꯔꯤ ꯑꯗꯨꯅ ꯀꯦꯞꯇꯨ ꯀꯦꯟꯁꯦꯜ ꯇꯧꯈ꯭ꯔꯒꯦ ꯑꯩꯁꯨ ꯁꯤꯗ ꯒꯥꯔꯤ ꯑꯃ ꯐꯥꯗꯨꯅ ꯆꯠꯈ꯭ꯔꯦ